ꯀꯗꯥꯏꯗ ꯂꯩꯕ꯭ꯔ ꯅꯈꯣꯏ ꯗꯨꯀꯥꯟꯗ ꯑꯗꯨ ꯅꯪꯒꯤ ꯗꯨꯀꯥꯟ ꯀꯔꯤ ꯀꯔꯤ ꯄꯨꯔꯛꯄ꯭ꯔ ꯑꯗꯨ ꯅꯪ ꯍꯧꯖꯤꯛ ꯑꯗꯨꯝ ꯂꯩꯅꯤꯀꯣ ꯗꯨꯀꯥꯟꯗ ꯑꯗꯨ ꯅꯪꯒꯤ ꯐꯨꯔꯤꯠꯀꯨꯝꯕꯗꯤ ꯀꯌꯥꯔ ꯑꯉꯥꯡꯒꯤꯗꯣ ꯑꯗꯨ ꯖꯤꯟꯁ ꯀꯨꯝꯕꯗꯤ ꯂꯩꯕ꯭ꯔ ꯑꯉꯥꯡꯒꯤ ꯑꯗꯨ ꯖꯤꯟꯁꯀꯤ ꯃꯃꯜꯗꯤ ꯀꯌꯥꯔ ꯍꯣꯏ ꯑꯩ ꯂꯥꯛꯀꯦ ꯍꯧꯖꯤꯛꯇꯤ ꯄꯨꯡ ꯀꯌꯥ ꯇꯥꯕ꯭ꯔ ꯀꯣ ꯑꯩ ꯊꯕꯛ ꯑꯃ ꯁꯨꯔꯒ ꯂꯥꯛꯀꯦ ꯌꯦꯡꯕ ꯑꯥ ꯑꯩꯗꯤ ꯑꯥ ꯑꯩꯗꯤ ꯀꯟꯐꯤꯌꯨꯁ ꯆꯥꯏꯅꯦ ꯅꯪꯒꯤ ꯗꯨꯀꯥꯟꯗꯣ ꯑꯦꯠꯖꯦꯛ ꯂꯣꯀꯦꯁꯟꯗꯨ ꯈꯪꯗꯦꯕ ꯑꯥ ꯑꯥ ꯎꯝ ꯃꯤꯉꯣꯟꯗ ꯍꯪꯒꯦ ꯑꯩ ꯂꯥꯛꯂꯗꯤ ꯑꯩ ꯂꯥꯛꯂꯗꯤ ꯅꯪꯕꯨ ꯀꯣꯜ ꯇꯧꯒꯦꯀꯣ

ꯍꯣꯏ ꯂꯥꯛꯀꯦ ꯍꯣꯏ ꯑꯩ ꯀꯣꯜ ꯇꯧꯒꯦꯀꯣ ꯎꯝ ꯆꯣ ꯕꯥꯏ